ꯍꯥꯟꯅ ꯑꯉꯥꯡ ꯑꯣꯏꯔꯤꯉꯩ ꯀ꯭ꯂꯥꯁ ꯁꯤꯛꯁ ꯁꯕꯦꯟ ꯀꯥꯕ ꯃꯇꯝꯗ ꯉꯥ ꯐꯥꯕ ꯍꯥꯏꯕꯁꯦ ꯏꯌꯥꯝꯕꯈꯣꯏ ꯀꯩꯈꯣꯏ ꯃꯣꯏ ꯑꯍꯟꯈꯣꯏ ꯐꯥꯕꯗ ꯌꯥꯝ ꯄꯥꯝꯖꯈꯤ ꯑꯩꯅ ꯈꯣꯏꯁꯦ ꯏꯃꯥꯉꯣꯟꯗ ꯍꯥꯏꯔꯒ ꯈꯣꯏ ꯑꯃ ꯂꯩꯔꯒ ꯈꯣꯏ ꯆꯨꯞꯄ ꯆꯠꯈꯤ ꯄꯨꯈ꯭ꯔꯤꯗ ꯑꯗꯨꯁꯨ ꯑꯗꯨꯃ ꯄꯨꯈ꯭ꯔꯤꯁꯤ ꯉꯥ ꯌꯥꯝ ꯂꯩ ꯉꯃꯨ ꯉꯀ꯭ꯔꯥ ꯌꯥꯝ ꯂꯩ ꯆꯨꯞꯃꯟꯕꯗꯨꯗ ꯈꯣꯏꯁꯦ ꯑꯩꯅ ꯂꯩꯔꯒ ꯈꯣꯏ ꯆꯨꯞꯄ ꯆꯠꯈꯤ ꯆꯠꯄꯗ ꯑꯩꯅ ꯑꯍꯥꯟꯕ ꯈ꯭ꯋꯥꯏ ꯑꯍꯥꯟꯕ ꯍꯥꯏ ꯇꯥꯔꯦ ꯐꯥꯈꯤꯕꯁꯦ ꯉꯃꯨ ꯑꯃ ꯐꯥꯈꯤ ꯌꯥꯝ ꯆꯥꯎꯕꯗꯤ ꯅꯠꯇꯦ ꯁꯨꯝ ꯆꯥꯎꯗꯤ ꯆꯥꯎꯋꯤ ꯁꯨꯝ ꯆꯥꯡꯒꯤ ꯁꯨꯝ ꯍꯥꯏꯗꯤ ꯀꯌꯥꯃꯨꯛ ꯍꯥꯏꯗꯤ ꯀꯥꯎꯈ꯭ꯔꯦ ꯑꯗꯨ ꯆꯥꯎꯕꯗꯤ ꯆꯥꯎꯋꯤ ꯐꯥꯔꯦ ꯑꯗꯨꯒ ꯑꯗꯨ ꯃꯇꯨꯡꯗꯁꯨ ꯑꯅꯤ ꯑꯍꯨꯝꯁꯨꯝ ꯐꯥꯏ ꯑꯉꯥꯡ ꯑꯣꯏꯕ ꯃꯇꯝꯗꯅ ꯍꯦꯟꯅ ꯅꯨꯡꯉꯥꯏ ꯊꯤ ꯅꯨꯡꯉꯥꯏ ꯑꯦꯛꯁꯄꯔꯤꯌꯦꯟꯁ ꯐꯥꯔꯁ ꯑꯦꯛꯁꯄꯔꯤꯌꯦꯟꯁꯅꯤꯅ ꯅꯨꯡꯉꯥꯏ ꯌꯦꯡꯕꯁꯨ ꯐꯥꯕꯁꯨ ꯅꯨꯡꯉꯥꯏ ꯆꯥꯕꯗꯁꯨ ꯍꯥꯎꯋꯤ ꯍꯔꯥꯎ